ꯑꯩꯈꯣꯏꯒꯤ ꯆꯠꯅꯕꯤꯒꯤ ꯃꯇꯨꯡ ꯏꯟꯅ ꯑꯉꯥꯡ ꯑꯍꯥꯟꯕ ꯄꯣꯛꯄ ꯑꯍꯥꯟꯕ ꯑꯍꯥꯟꯕ ꯆꯍꯤ ꯑꯗꯨꯒꯤ ꯑꯍꯥꯟꯕꯗ ꯃꯉꯥꯅꯤ ꯑꯍꯥꯟ ꯑꯍꯥꯟꯕꯗ ꯃꯉꯥꯅꯤ ꯖꯩꯒ ꯑꯅꯤ ꯑꯅꯤꯁꯨꯕꯗ ꯊꯥ ꯊꯥ ꯑꯍꯨꯝ ꯆꯥꯛꯎꯝꯕ ꯑꯍꯨꯝꯁꯨꯕꯗ ꯊꯥ ꯇꯔꯨꯛ ꯖꯩꯒ ꯑꯁꯤꯅꯆꯤꯡꯕ ꯑꯁꯦ ꯄꯥꯡꯊꯣꯛꯏ ꯂꯥꯏꯅꯤꯡ ꯂꯥꯏꯁꯣꯟꯒꯤ ꯃꯔꯤ ꯂꯩꯅꯕꯗ ꯑꯇꯩ ꯀꯌꯥꯃꯔꯨꯝ ꯑꯃꯁꯨ ꯂꯩ ꯑꯗꯨ ꯂꯥ ꯃꯇꯝ ꯑꯁꯤꯒꯤ ꯃꯇꯨꯡ ꯏꯟꯅꯗꯤ ꯑꯩꯈꯣꯏꯅ ꯑꯩꯈꯣꯏꯒꯤ ꯆꯠꯅꯕꯤꯕꯨ ꯉꯥꯛꯅꯤꯡꯉꯥꯏꯗꯃꯛꯇ ꯄꯥꯡꯊꯣꯛꯇꯕ ꯌꯥꯗꯕ ꯈꯔꯗꯃꯛ ꯄꯥꯡꯊꯣꯛꯑꯒ ꯂꯣꯏꯅꯃꯛ ꯄꯥꯡꯊꯣꯛꯇ꯭ꯔꯃꯛꯁꯨ ꯖꯩꯒ ꯑꯃꯗꯤ ꯏꯄꯥꯟ ꯃꯉꯥꯅꯤ ꯖꯩꯒ ꯑꯃꯗꯤ ꯏꯄꯥꯟ ꯃꯉꯥꯅꯤꯒꯤ ꯏꯄꯥꯟ ꯑꯃꯗꯤ ꯆꯥꯛꯎꯝꯕ ꯑꯁꯤꯁꯤꯡ ꯑꯁꯤ ꯄꯥꯡꯊꯣꯛꯏ ꯑꯗꯨꯒ ꯑꯩꯈꯣꯏꯒꯤ ꯆꯠꯅꯕꯤꯕꯨ ꯏꯀꯥꯏ ꯈꯨꯝꯅꯕ ꯑꯩꯈꯣꯏꯅ ꯎꯠꯆꯩ ꯑꯗꯨꯒ ꯑꯍꯥꯟꯕ ꯑꯉꯥꯡꯇ ꯅꯠꯇꯅ ꯄꯣꯛꯂꯛꯏꯕ ꯑꯉꯥꯡ ꯈꯨꯗꯤꯡꯃꯛꯄꯨꯁꯨ ꯑꯗꯨꯃꯛ ꯇꯧꯏ ꯑꯗꯨꯕꯨ ꯑꯍꯥꯟꯕ ꯑꯍꯥꯟꯕ ꯑꯉꯥꯡ ꯑꯍꯥꯟꯕ ꯑꯉꯥꯡ ꯑꯃꯗꯤ ꯑꯍꯥꯟꯕ ꯑꯉꯥꯡꯗꯒꯤ ꯍꯧꯔꯒ ꯄꯣꯛꯂꯛꯄ ꯑꯉꯥꯡ ꯈꯨꯗꯤꯡꯃꯛ ꯃꯈꯣꯏ ꯂꯣꯏꯅꯃꯛꯄꯨ ꯆꯠꯅꯕꯤ ꯑꯁꯦ ꯑꯩꯈꯣꯏꯅ ꯂꯣꯏꯅꯃꯛ ꯇꯧꯑꯦ ꯑꯗꯨꯒ ꯃꯥꯒꯤ ꯆꯥꯛꯎꯝꯕ ꯃꯇꯝ ꯆꯥꯛꯎꯝꯕ ꯃꯇꯝꯗꯁꯨ ꯃꯥꯒꯤ ꯇꯪꯒꯗꯧꯕ ꯄꯣꯠꯂꯝ ꯀꯌꯥ ꯑꯃ ꯇꯪꯍꯟꯗꯨꯅ ꯑꯗꯨꯗꯒꯤ ꯃꯥꯒꯤ ꯖꯩꯒ ꯃꯥꯒꯤ ꯖꯩꯒꯗꯁꯨ ꯑꯗꯒꯤ ꯃꯥꯒꯤ ꯃꯥꯒꯤ ꯃꯉꯥꯅꯤ ꯃꯉꯥꯅꯤꯒꯤ ꯑꯣꯏꯕ ꯊꯧꯔꯝ ꯀꯌꯥꯗꯨꯁꯨ ꯄꯥꯡꯊꯣꯛꯑꯦ ꯑꯩꯈꯣꯏꯅ ꯑꯗꯨꯒ ꯂꯥꯏꯅꯤꯡ ꯈꯨꯗꯤꯡꯃꯛꯁꯨ ꯂꯥꯏꯅꯤꯡ ꯈꯨꯗꯤꯡꯃꯛꯁꯨ ꯑꯉꯥꯡ ꯂꯣꯏꯅꯃꯛꯇꯁꯨ ꯄꯥꯡꯊꯣꯛꯑꯦ ꯑꯍꯥꯟꯕ ꯑꯉꯥꯡꯗꯒꯤ ꯆꯍꯤ ꯆꯍꯤ ꯑꯍꯥꯟꯕ ꯆꯍꯤꯗꯨꯗ ꯄꯥꯡꯊꯣꯛꯀꯗꯕꯁꯤꯡ ꯄꯨꯝꯅꯃꯛ ꯄꯥꯡꯊꯣꯛꯑꯦ ꯑꯩꯈꯣꯏꯒꯤ ꯆꯠꯅꯕꯤꯒꯤ ꯃꯇꯨꯡ ꯏꯟꯅ